ꯑꯩꯅ ꯊꯕꯛ ꯆꯠꯇ꯭ꯔꯤꯕ ꯑꯗꯨꯒ ꯑꯩꯒꯤ ꯂꯟꯅꯥꯏꯒꯤ ꯑꯣꯏꯕ ꯄꯥꯟꯗꯝ ꯅꯠꯇ꯭ꯔꯒ ꯑꯄꯥꯝꯕꯁꯦ ꯂꯩ ꯑꯄꯥꯝꯕꯁꯦ ꯀꯩꯅꯣ ꯍꯥꯏꯔꯗꯤ ꯑ꯭ꯌꯔ ꯍꯣꯁꯇ꯭ꯔꯦꯁ ꯑꯣꯏꯕꯁꯦ ꯌꯥꯝꯅ ꯄꯥꯝꯃꯦ ꯑꯩꯅ ꯃꯁꯤ ꯄꯥꯝꯕꯒꯤ ꯃꯔꯝꯁꯦ ꯃꯣꯏꯅ ꯃꯤꯉꯣꯟꯗ ꯇꯧꯔꯤꯕ ꯎꯠꯂꯤꯕ ꯕꯦꯚꯥꯔ ꯁꯤꯒꯨꯝꯕ ꯃꯌꯥꯝꯁꯦ ꯑꯩꯉꯣꯟꯗ ꯌꯥꯝꯅ ꯄꯥꯝꯖꯕꯗꯣ ꯑꯣꯏꯕꯒꯤꯅꯦ ꯑꯗꯨꯒ ꯁꯤꯁꯦ ꯐꯪꯅꯕꯒꯤꯗꯃꯛꯇꯁꯨ ꯑꯩ ꯑꯗꯨꯝ ꯍꯣꯠꯅꯒꯦꯅꯁꯨ ꯈꯜꯂꯦ ꯑꯗꯣ ꯑꯩꯅ ꯁꯤꯁꯦ ꯀꯩꯒꯤ ꯌꯥꯝꯅ ꯄꯥꯝꯃꯤꯅꯣ ꯍꯥꯏ ꯇꯥꯔꯒꯗꯤ ꯑꯗꯨꯝ ꯃꯣꯏꯅ ꯐ꯭ꯂꯥꯏꯠ ꯑꯃꯗ ꯃꯤ ꯑꯃ ꯅꯥꯔꯛꯄ ꯃꯇꯝꯗ ꯃꯣꯏꯅ ꯃꯤꯗꯨꯒꯤ ꯃꯇꯦꯡ ꯄꯥꯡꯕꯤꯕ ꯃꯤꯗꯨꯅ ꯄꯥꯈꯠꯄ ꯈꯣꯠꯂꯛꯄ ꯃ ꯃꯤꯗꯣ ꯃꯣꯏꯅ ꯊꯦꯝꯖꯤꯟꯕꯤꯕ ꯑꯗꯨꯗꯒꯤ ꯃꯤꯁꯤꯅ ꯀꯩꯒꯨꯝꯕ ꯃꯁꯥꯗ ꯅꯨꯡꯉꯥꯏꯔꯛꯇꯕ ꯅꯠꯇ꯭ꯔꯒ ꯑꯩ ꯁꯤ ꯀꯩꯅꯣꯃ ꯇꯧꯔꯦ ꯀꯩꯅꯣꯃ ꯇꯧꯔꯦ ꯍꯥꯏꯔꯒ ꯃꯣꯏꯅ ꯃꯁꯥꯒꯤ ꯀꯔꯤꯝꯇ ꯈꯟꯗꯅ ꯃꯤꯗꯨꯒꯤ ꯃꯇꯦꯡ ꯄꯥꯡꯕꯤꯕ ꯁꯤꯒꯨꯝꯕ ꯇꯧꯕꯁꯦ ꯎꯕꯗ ꯑꯩ ꯃꯣꯏꯒꯤ ꯑ꯭ꯌꯔ ꯍꯣꯁꯇ꯭ꯔꯦꯁꯀꯨꯝꯕꯁꯦ ꯌꯥꯝꯅ ꯑꯣꯏꯅꯤꯡꯕꯗꯣ ꯑꯩꯉꯣꯟꯗ ꯑꯗꯨꯗꯒꯤ ꯄꯣꯛꯈꯤꯕꯅꯦ ꯁꯤ ꯑꯩ ꯌꯥꯝꯅ ꯄꯥꯝꯃꯦ